ꯑꯩꯒꯤ ꯐꯦꯕꯣꯔꯥꯏꯠ ꯁꯞꯖꯦꯛ ꯍꯥꯏꯔꯒꯗꯤ ꯑꯩꯒꯤ ꯐꯦꯕꯣꯔꯥꯏꯠ ꯁꯕꯖꯦꯛꯁꯤ ꯖꯤꯑꯣꯒ꯭ꯔꯥꯐꯤ ꯑꯣꯏ ꯃꯇꯝꯗꯨꯗ ꯑꯩꯅ ꯁ꯭ꯀꯨꯜꯒꯤ ꯍꯥꯏ ꯁ꯭ꯀꯨꯜꯒꯤ ꯃꯇꯝꯗꯨꯗ ꯑꯗꯨꯒ ꯖꯤꯑꯣꯒ꯭ꯔꯥꯐꯤ ꯑꯣꯏꯕꯒꯤ ꯃꯔꯝꯗꯤ ꯀꯩꯒꯤꯅꯣ ꯍꯥꯏꯔꯒꯗꯤ ꯑꯩꯈꯣꯏꯒꯤ ꯖꯤꯑꯣꯒ꯭ꯔꯥꯐꯤꯁꯤꯗ ꯑꯩꯈꯣꯏꯒꯤ ꯃꯦꯞꯁꯤꯡ ꯅꯩꯅꯕ ꯑꯃꯁꯨꯡ ꯆꯤꯡꯒꯤ ꯀꯩꯒꯤ ꯇꯦꯔꯦꯟ ꯃꯌꯥꯝ ꯅꯩꯅꯕ ꯑꯁꯤꯅ ꯃꯔꯝ ꯑꯣꯏꯔꯀꯥꯟꯗ ꯑꯩꯉꯣꯟꯗ ꯏꯟꯇꯔꯦꯁꯇꯤꯡ ꯑꯣꯏꯕ ꯄꯣꯠ ꯑꯃ ꯑꯣꯏ ꯑꯗꯨꯒ ꯌꯥꯝꯅ ꯇꯐ ꯑꯣꯏꯕ ꯍꯥꯏꯔꯒꯅ ꯑꯩꯈꯣꯏꯒꯤ ꯃꯦꯠꯁꯦ ꯈꯔ ꯅꯨꯡꯉꯥꯏꯇꯦ ꯍꯥꯏ ꯇꯥꯔꯦ ꯃꯦꯊꯃꯦꯇꯤꯛꯁꯦ ꯑꯗꯨꯒ ꯑꯩꯒꯤ ꯍꯦꯞꯄꯤ ꯃꯣꯃꯦꯟ ꯍꯥꯏꯔꯒꯗꯤ ꯑꯩꯈꯣꯏꯒꯤ ꯐꯤꯌꯔꯋꯦꯜꯗ ꯑꯩꯈꯣꯏꯒꯤ ꯏꯃꯥꯟꯅꯕ ꯃꯌꯥꯝꯁꯤꯡ ꯂꯥꯡꯕ ꯈꯣꯠꯄ ꯑꯗꯨꯒꯨꯝꯕ ꯇꯧꯒꯤꯕꯗꯨꯅ ꯑꯩꯈꯣꯏꯒꯤ ꯍꯥꯏꯁ꯭ꯀꯨꯜꯒꯤ ꯐꯤꯌꯔꯋꯦꯜꯁꯤꯗ ꯑꯗꯨꯒꯨꯝꯕ ꯇꯧꯒꯤꯕꯗꯨꯅ ꯑꯩꯒꯤꯗꯤ ꯌꯥꯝꯅ ꯍꯦꯞꯄꯤ ꯑꯣꯏꯕ ꯃꯣꯃꯦꯟ ꯑꯣꯏꯔꯦ